ꯉꯁꯤꯗꯒꯤ ꯑꯩꯅ ꯆꯍꯤ ꯑꯃꯒꯤ ꯃꯃꯥꯡꯗ ꯌꯥꯝꯅ ꯕ꯭ꯔꯥꯟꯗꯦꯗ ꯑꯣꯏꯕ ꯀꯣꯝꯄꯦꯅꯤ ꯑꯃꯗꯒꯤ ꯂꯦꯞꯇꯣꯞ ꯑꯃꯈꯛ ꯂꯩꯖꯈꯤ ꯂꯦꯞꯇꯣꯞꯇꯨ ꯃꯇꯝ ꯈꯔꯗꯤ ꯌꯥꯝ ꯅꯨꯡꯉꯥꯏꯅ ꯁꯤꯖꯤꯟꯅꯔꯝꯃꯤ ꯑꯗꯨꯕꯨ ꯃꯇꯝ ꯈꯔ ꯂꯩꯔꯒ ꯂꯦꯞꯇꯣꯞ ꯑꯗꯨ ꯁꯤꯖꯤꯟꯅꯕꯗ ꯌꯥꯝ ꯅꯨꯡꯉꯥꯏꯔꯛꯇꯕ ꯅꯝꯕꯗ ꯃꯥꯒꯤ ꯀꯤ ꯄꯦꯠꯁꯤꯡ ꯑꯗꯨ ꯆꯠꯂꯛꯇꯕ ꯑꯃꯗ ꯅꯝꯃꯒ ꯑꯇꯣꯞꯄ ꯅꯝꯕꯔ ꯑꯃ ꯊꯣꯛꯂꯛꯄ ꯑꯁꯤꯒꯨꯝꯕꯁꯤꯡꯁꯦ ꯌꯥꯝ ꯊꯦꯡꯅꯔꯦ ꯃꯗꯨꯅ ꯑꯩꯉꯣꯟꯗ ꯌꯥꯝꯅ ꯅꯨꯡꯉꯥꯏꯇꯕ ꯍꯥꯏꯕꯗꯨ ꯑꯣꯏꯔꯦ ꯃꯁꯤ ꯑꯩꯅ ꯌꯥꯝꯅ ꯈꯨꯠ ꯁꯥ ꯍꯩꯕ ꯑꯦꯂꯦꯛꯇ꯭ꯔꯣꯅꯤꯛꯁ ꯁꯦꯝꯕ ꯃꯤ ꯑꯃꯗ ꯄꯨꯊꯣꯛꯑꯒ ꯌꯦꯡꯍꯟꯕꯗꯁꯨ ꯁꯤ ꯁꯦꯝꯕꯗ ꯊꯣꯛꯂꯔꯣꯏ ꯍꯥꯏꯅ ꯍꯥꯏꯕꯤꯔꯛꯑꯦ ꯃꯗꯨꯅ ꯑꯩꯉꯣꯟꯗ ꯑꯃꯨꯛꯀ ꯍꯦꯟꯅ ꯅꯨꯡꯉꯥꯏꯇꯕ ꯍꯥꯏꯕꯗꯨ ꯑꯣꯏꯔꯦ ꯃꯗꯨꯅ ꯃꯊꯪꯗꯒꯤꯗꯤ ꯃꯁꯨꯒꯨꯝꯕ ꯀꯣꯝꯄꯦꯅꯤ ꯑꯁꯤꯗꯒꯤ ꯑꯩ ꯑꯃꯨꯛ ꯍꯟꯅ ꯂꯦꯞꯇꯣꯞ ꯅꯠꯇ꯭ꯔꯒ ꯑꯇꯣꯞꯄ ꯑꯦꯂꯦꯛꯇ꯭ꯔꯣꯅꯤꯛꯁꯀꯤ ꯄꯣꯠ ꯆꯩ ꯂꯩꯒꯦ ꯍꯥꯏꯅ ꯈꯟꯗ꯭ꯔꯦ ꯑꯁꯨꯃꯥꯏꯅ ꯄꯣꯠ ꯆꯩ ꯂꯩꯕꯗ ꯅꯝꯊꯥꯛ ꯇꯧꯕꯤꯕꯁꯤ ꯌꯥꯝ ꯅꯨꯡꯉꯥꯏꯇꯦ ꯀꯣꯝꯄꯦꯅꯤ ꯑꯗꯨꯅꯗꯤ ꯗꯨꯀꯥꯟ ꯑꯗꯨꯅ ꯌꯥꯝꯅ ꯐꯖꯅ ꯁꯤꯖꯤꯟꯅꯕ ꯅꯨꯡꯉꯥꯏꯒꯅꯤ ꯍꯥꯏꯅ ꯍꯥꯏꯕꯤꯔꯛꯄꯅꯤ ꯑꯗꯨꯕꯨ ꯑꯩꯁꯨ ꯋꯥꯈꯜ ꯑꯃꯗ ꯌꯥꯝ ꯅꯨꯡꯉꯥꯏꯅ ꯁꯤꯖꯤꯟꯅꯔꯅꯤ ꯍꯥꯏꯅ ꯂꯩꯔꯛꯄꯅꯤ ꯑꯗꯨꯕꯨ ꯑꯔꯨꯕ ꯗꯇꯥ ꯀꯌꯥ ꯑꯦꯟꯇ꯭ꯔꯤ ꯇꯧꯈ꯭ꯔꯕ ꯃꯇꯨꯡꯗ ꯍꯧꯖꯤꯛ ꯗꯇꯥꯁꯤꯡ ꯑꯗꯨ ꯄꯨꯊꯣꯛꯄ ꯌꯥꯗꯕꯒꯤ ꯐꯤꯕꯝꯗ ꯂꯩꯔꯦ ꯑꯗꯨꯅ ꯑꯩꯉꯣꯟꯗ ꯌꯥꯝꯅ ꯆꯥꯎꯅ ꯈꯨꯗꯣꯡꯆꯥꯗꯕ ꯑꯃ ꯃꯥꯌꯣꯛꯅꯍꯜꯂꯦ